ꯑꯩꯍꯥꯛꯅ ꯈ꯭ꯋꯥꯏꯗꯒꯤ ꯄꯥꯝꯖꯕ ꯃꯅꯤꯄꯨꯔꯤ ꯑꯏꯕꯗꯤ ꯗꯥꯛꯇꯔ ꯂꯃꯥꯕꯝ ꯀꯃꯜꯅꯤ ꯃꯍꯥꯛ ꯑꯩꯇꯤꯟ ꯅꯥꯏꯟꯇꯤ ꯅꯥꯏꯟꯗ ꯄꯣꯛꯈꯤ ꯑꯃꯁꯨꯡ ꯅꯥꯏꯟꯇꯤꯟ ꯊꯔꯇꯤ ꯐꯥꯏꯞꯇ ꯂꯩꯈꯤꯗꯦ ꯗꯣꯛꯇꯔ ꯑꯃ ꯑꯣꯏꯕꯇ ꯅꯠꯇꯅ ꯃꯍꯥꯛ ꯂꯝꯌꯥꯟꯕ ꯑꯏꯕ ꯑꯃꯁꯨ ꯑꯣꯏꯈꯤ ꯃꯍꯥꯛꯀꯤ ꯎꯄꯅ꯭ꯌꯥꯁ ꯃꯥꯙꯕꯤ ꯉꯁꯤꯐꯥꯎꯕ ꯃꯃꯤꯡ ꯆꯠꯂꯤꯕ ꯎꯄꯅꯤꯌꯥꯁ ꯑꯃ ꯑꯣꯏꯔꯤ ꯃꯍꯥꯛꯅ ꯏꯔꯝꯕ ꯁꯩꯔꯦꯡꯁꯤꯡ ꯄꯨꯟꯁꯤꯟꯗꯨꯅ ꯂꯩ ꯄꯔꯦꯡ ꯍꯥꯏꯅ ꯊꯣꯟꯗꯨꯅ ꯐꯣꯡꯈꯤ ꯃꯍꯥꯛꯅ ꯏꯔꯝꯕ ꯗ꯭ꯔꯥꯃꯥ ꯗꯦꯕꯖꯥꯅꯤ ꯑꯃꯁꯨꯡ ꯁꯣꯔꯠ ꯁ꯭ꯇꯣꯔꯤꯗ ꯕ꯭ꯔꯣꯖꯦꯟꯗ꯭ꯔꯣꯒꯤ ꯂꯨꯍꯣꯡꯕ ꯃꯇꯝ ꯑꯗꯨꯒꯤ ꯃꯅꯤꯄꯨꯔꯤ ꯑꯣꯗꯤꯌꯟꯁꯁꯤꯡꯗ ꯑꯉꯛꯄ ꯐꯪꯅ ꯁꯥꯐꯨ ꯄꯤꯈꯤꯕ ꯁꯍꯤꯇ꯭ꯌꯒꯤ ꯑꯣꯏꯕ ꯀꯩꯅꯣꯁꯤꯡꯅꯤ ꯑꯏꯕꯁꯤꯡꯅꯤ ꯃꯍꯥꯛꯀꯤ ꯎꯄꯅ꯭ꯌꯁ ꯃꯥꯙꯕꯤ ꯉꯁꯤꯐꯥꯎꯕ ꯇꯝꯕ ꯂꯣꯏꯕ ꯅꯥꯏꯗ꯭ꯔꯤ